ꯍꯂꯣ ꯀꯀꯥ ꯑꯩꯁꯦ ꯀꯩꯁꯥꯝꯄꯥꯠꯇꯩꯅ ꯀꯩꯅꯣꯕꯧ ꯆꯠꯀꯗꯕꯅꯦ ꯃꯣꯏꯔꯥꯡ ꯐꯥꯎ ꯆꯠꯀꯗꯕꯅꯦꯕ ꯑꯗꯣ ꯀꯀꯥꯗꯣ ꯑꯩ ꯂꯩꯐꯝꯁꯦ ꯊꯥꯖꯔꯛꯀꯦ ꯀꯀꯥꯁꯦ ꯑꯝꯇꯪ ꯂꯥꯛꯄꯤꯒꯦꯔꯥ ꯑꯩꯁꯦ ꯁꯤꯒꯤ ꯀꯩꯅꯣꯗ ꯀꯩꯁꯝꯄꯥꯠꯀꯤ ꯖꯪꯁꯟꯗ ꯂꯩꯌꯦꯕ ꯍꯣꯏ ꯀꯀꯥ ꯑꯪ ꯑꯣ ꯀꯀꯥ ꯌꯧꯕꯤꯔꯛꯑꯕꯣ ꯌꯧꯔꯛꯑꯦ ꯀꯀꯥ ꯑꯩꯁꯦ ꯀꯀꯥꯅ ꯂꯩꯔꯤꯁꯦ ꯀꯥꯏꯗꯅꯣ ꯎꯗ꯭ꯔꯦ ꯑꯣ ꯀꯀꯥ ꯑꯣ ꯎꯗ꯭ꯔꯦ ꯀꯗꯥꯏꯋꯥꯏꯗꯅꯣ ꯑꯣ ꯀꯀꯥ ꯑꯩ ꯃꯐꯝꯁꯦ ꯍꯥꯏꯐꯦꯠꯇꯪ ꯊꯥꯖꯔꯛꯀꯦ ꯃꯦꯁꯦꯖꯇ ꯑꯝꯇ ꯌꯦꯡꯕꯤꯌꯨꯅꯦ ꯁꯤꯒꯤ